ꯑꯩꯍꯥꯛ ꯃꯃꯥꯡꯗ ꯏꯔꯣꯏꯕꯒꯤ ꯍꯤꯗꯥꯟꯅꯕ ꯅꯠꯇ꯭ꯔꯒ ꯑꯊꯣꯏ ꯑꯍꯦꯟ ꯇꯥꯟꯅꯕ ꯑꯃꯗ ꯁꯔꯨꯛ ꯃꯌꯥꯝ ꯌꯥꯈꯔꯦ ꯍꯥꯏꯔꯤꯕ ꯑꯩꯅ ꯁꯔꯨꯛ ꯌꯥꯈꯤꯕ ꯁꯤꯡ ꯑꯗꯨꯗꯤ ꯑꯗꯨꯗ ꯑꯩꯅ ꯊꯦꯡꯅꯔꯛꯈꯤꯕ ꯑꯋꯥ ꯅꯨꯡꯉꯥꯏ ꯈꯔ ꯁꯤꯌ꯭ꯔ ꯇꯧꯖꯒꯦ ꯑꯗꯨꯗ ꯑꯩꯈꯣꯏ ꯏꯃꯥꯟꯅꯕꯁꯤꯡ ꯈꯔꯒ ꯄꯨꯜꯂꯒ ꯂꯝꯖꯦꯜ ꯇꯥꯟꯅꯕ ꯑꯗꯨ ꯆꯠꯂꯤ ꯑꯩꯈꯣꯏ ꯄꯨꯟꯅ ꯆꯠꯇꯨꯅ ꯍꯥꯏꯔꯤꯕ ꯏꯔꯣꯏꯕꯒꯤ ꯂꯝꯖꯦꯜ ꯇꯥꯟꯅꯕ ꯑꯗꯨ ꯄꯨꯟꯅ ꯁꯔꯨꯛ ꯌꯥꯃꯤꯟꯅꯁꯤ ꯍꯥꯏꯗꯨꯅ ꯑꯩꯈꯣꯏ ꯂꯦꯞꯅꯈꯤ ꯑꯗꯨꯅ ꯑꯩꯈꯣꯏ ꯄꯨꯟꯅ ꯂꯦꯞꯅꯗꯨꯅ ꯄꯨꯟꯅ ꯁꯔꯨꯛ ꯌꯥꯃꯤꯟꯅꯔꯦ ꯑꯗꯨꯗ ꯑꯩꯈꯣꯏ ꯄꯨꯝꯅꯃꯛ ꯑꯩꯈꯣꯏ ꯃꯁꯦꯜ ꯅꯨꯉꯥꯏꯅ ꯁꯔꯨꯛ ꯌꯥꯃꯤꯟꯅꯈꯤ ꯃꯗꯨꯗ ꯑꯩꯅ ꯈ꯭ꯋꯥꯏꯗꯒꯤ ꯅꯤꯡꯁꯤꯡꯕ ꯌꯥꯕ ꯅꯤꯡꯁꯤꯡꯅꯤꯉꯥꯏ ꯑꯣꯏꯕ ꯊꯧꯗꯣꯛ ꯑꯃ ꯍꯥꯏꯔꯒꯗꯤ ꯑꯩꯈꯣꯏꯒꯤ ꯑꯩꯒꯤ ꯃꯔꯨꯞ ꯈ꯭ꯋꯥꯏꯗꯒꯤ ꯂꯨꯅ ꯇꯤꯟꯅꯕ ꯃꯔꯨꯞ ꯑꯗꯨꯅ ꯐꯥꯔ꯭ꯁ ꯇꯥꯅꯕꯒꯤ ꯃꯍꯥꯛꯅ ꯏꯔꯣꯏꯕ ꯑꯗꯨ ꯌꯥꯝꯅ ꯊꯧꯅꯥ ꯐꯅ ꯌꯥꯝꯅ ꯀꯟꯅ ꯏꯔꯣꯏ ꯏꯔꯣꯏ ꯑꯗꯨꯕꯨ ꯑꯩꯍꯥꯛꯁꯨ ꯌꯥꯝꯅ ꯀꯟꯅ ꯍꯣꯠꯅꯈꯤ ꯐꯥꯔ꯭ꯁ ꯇꯥꯅꯕ ꯃꯍꯥꯛꯅ ꯏꯔꯣꯏꯕ ꯇꯪꯈꯥꯏ ꯌꯧꯔꯛꯄ ꯑꯗ꯭ꯋꯥꯏꯗ ꯃꯍꯥꯛꯅ ꯑꯩꯉꯣꯟꯗꯒꯤ ꯐꯅ ꯁꯥꯡꯅ ꯍꯦꯟꯒꯠꯇꯨꯅ ꯆꯠꯈꯤ ꯃꯗꯨꯗꯒꯤ ꯑꯩꯅ ꯑꯩꯒꯤ ꯑꯉꯝꯕ ꯊꯧꯅꯥ ꯐꯨꯗꯣꯛꯇꯨꯅ ꯑꯩꯒꯤ ꯂꯩꯖꯕꯤ ꯊꯧꯅꯥ ꯁꯤꯖꯤꯟꯅꯗꯨꯅ ꯏꯔꯣꯏꯈꯤ ꯃꯍꯥꯛꯄꯨ ꯐꯥꯔ꯭ꯁ ꯇꯥꯍꯟꯕ ꯌꯥꯗꯦ ꯍꯥꯏꯗꯨꯅ ꯑꯩꯅ ꯀꯟꯅ ꯍꯣꯠꯅꯈꯤ ꯃꯗꯨꯗ ꯏꯃꯥꯟꯅꯕ ꯑꯗꯨꯁꯨ ꯃꯍꯥꯛꯅ ꯇꯥꯗꯕ ꯌꯥꯗꯦ ꯍꯥꯏꯗꯨꯅ ꯃꯍꯥꯛꯁꯨ ꯀꯟꯅ ꯍꯣꯠꯅꯩ ꯑꯗꯨꯕꯨ ꯑꯩꯍꯥꯛꯅ ꯌꯥꯝꯅ ꯀꯟꯅ ꯍꯣꯠꯅꯗꯨꯅ ꯃꯉꯣꯟꯗꯒꯤ ꯍꯦꯟꯕ ꯉꯝꯈꯤ ꯑꯗꯨꯒ ꯑꯩꯍꯥꯛꯅ ꯐꯥꯔ꯭ꯁ ꯇꯥꯗꯨꯅ ꯒꯣꯜ ꯃꯦꯗꯜ ꯂꯧꯈꯤ ꯃꯁꯤꯅ ꯑꯩꯒꯤ ꯈ꯭ꯋꯥꯏꯗꯒꯤ ꯅꯤꯡꯁꯤꯡꯅꯤꯉꯥꯏ ꯑꯣꯏꯕ ꯑꯦꯛꯁꯄꯔꯤꯌꯦꯟꯁ ꯑꯗꯨꯅꯤ ꯑꯗꯨꯒ ꯑꯩꯍꯥꯛꯅ ꯏꯔꯣꯏꯈꯤꯕ ꯃꯐꯝ ꯑꯗꯨ ꯏꯝꯐꯥꯜꯗꯅꯤ ꯑꯗꯨꯒ ꯍꯤꯗꯥꯟꯅꯕ ꯍꯤꯗꯥꯟꯅꯕꯁꯨ ꯑꯩꯍꯥꯛ ꯌꯥꯎꯖꯗꯨꯔꯦ ꯏꯝꯐꯥꯜꯗ ꯃꯣꯏ ꯃꯩꯇꯩꯁꯤꯡꯒꯤ ꯑꯣꯏꯕ ꯍꯤꯌꯥꯡ ꯇꯥꯟꯅꯕꯒꯤ ꯀꯨꯝꯍꯩꯗ ꯑꯩꯈꯣꯏ ꯏꯃꯥꯟꯅꯕ ꯃꯩꯇꯩ ꯏꯃꯥꯟꯅꯕ ꯈꯔꯒ ꯄꯨꯜꯂꯒ ꯍꯤꯌꯥꯡ ꯇꯥꯟꯅꯕꯒꯤ ꯁꯔꯨꯛ ꯌꯥꯖꯔꯨꯔꯦ ꯃꯗꯨꯗ ꯑꯩꯈꯣꯏ ꯄꯨꯟꯅ ꯊꯧꯅꯥ ꯂꯤꯡꯖꯦꯜ ꯃꯤꯟꯅꯅ ꯌꯥꯝꯅ ꯀꯟꯅ ꯍꯣꯠꯅꯈꯤ ꯑꯗꯨꯒ ꯍꯤꯌꯥꯡ ꯂꯝꯖꯦꯟ ꯍꯤ ꯇꯥꯟꯅꯕꯒꯤ ꯂꯝꯖꯦꯜ ꯑꯗꯨꯗ ꯑꯇꯣꯞꯄ ꯇꯤꯝ ꯃꯌꯥꯝ ꯑꯃꯁꯨ ꯂꯥꯛꯈꯤ ꯃꯈꯣꯏꯁꯤꯡ ꯑꯗꯨꯒ ꯑꯩꯈꯣꯏꯒꯤ ꯃꯔꯨꯞꯁꯤꯡ ꯑꯗꯨꯒ ꯄꯨꯜꯂꯒ ꯂꯝꯖꯦꯜ ꯇꯥꯟꯅꯕ ꯍꯧꯈꯤ ꯑꯍꯥꯟꯕꯗ ꯑꯩꯈꯣꯏ ꯍꯤ ꯂꯝꯖꯦꯜ ꯇꯥꯟꯅꯕ ꯑꯗꯨ ꯌꯥꯝꯅ ꯋꯥꯈꯤ ꯑꯍꯥꯟꯕ ꯑꯣꯏꯕꯅ ꯑꯗꯨꯕꯨ ꯑꯁꯨꯝ ꯂꯣꯏꯔꯛꯄ ꯑꯁꯨꯝ ꯍꯤ ꯑꯗꯨ ꯍꯣꯜꯂꯛꯄꯗꯒꯤ ꯍꯩꯅꯔꯛꯇꯨꯅ ꯌꯥꯝꯅ ꯌꯥꯡꯅ ꯆꯦꯜꯂꯤꯕ ꯑꯩꯈꯣꯏꯒꯤ ꯃꯥꯡꯗ ꯆꯦꯜꯂꯤꯕ ꯍꯤꯁꯤꯡ ꯑꯗꯨꯗꯒꯤ ꯑꯩꯈꯣꯏꯅ ꯍꯦꯟꯕꯁꯨ ꯉꯝꯈꯤ ꯑꯗꯨꯕꯨ ꯍꯥꯟꯅꯗꯒꯤ ꯑꯦꯛꯁꯄꯔꯤꯌꯦꯟ ꯑꯣꯏꯔꯕ ꯇꯤꯝ ꯀꯌꯥ ꯑꯃ ꯌꯥꯎꯕꯅ ꯑꯩꯈꯣꯏꯗꯒꯤ ꯍꯦꯟꯒꯠꯇꯨꯅ ꯐꯥꯔ꯭ꯁ ꯇꯥꯕ ꯉꯝꯍꯧꯗ꯭ꯔꯕꯁꯨ ꯁꯦꯀꯦꯟ ꯐꯥꯎꯕꯗꯤ ꯑꯩꯈꯣꯏꯅ ꯇꯥꯕ ꯉꯝꯍꯧꯏ ꯍꯥꯏꯔꯤꯕ ꯑꯩꯈꯣꯏꯅ ꯍꯤ ꯂꯝꯖꯦꯜ ꯇꯥꯟꯅꯔꯤꯕ ꯃꯐꯝ ꯑꯁꯤ ꯊꯥꯏꯅ ꯅꯤꯡꯊꯧ ꯄꯥꯜꯂꯤꯉꯩꯗꯒꯤ ꯇꯧꯔꯛꯂꯕ ꯀꯨꯝꯃꯩꯅꯤ ꯍꯥꯏꯔꯤꯕ ꯃꯐꯝ ꯍꯥꯏꯔꯤꯕ ꯍꯤ ꯂꯝꯖꯦꯜ ꯇꯥꯟꯅꯐꯝ ꯑꯁꯤ ꯃꯅꯤꯄꯨꯔꯒꯤ ꯃꯌꯥꯏ ꯆꯕꯨꯛꯇꯗ ꯂꯩꯔꯤꯕ ꯏꯝꯐꯥꯜ ꯀꯪꯂꯥ ꯃꯅꯥꯛꯇ ꯂꯩꯕ ꯇꯨꯔꯦꯜ ꯑꯃꯗ ꯇꯧꯈꯤ ꯍꯥꯏꯔꯤꯕ ꯂꯝꯖꯦꯜ ꯑꯁꯤ ꯑꯩꯈꯣꯏ ꯌꯥꯝꯅ ꯅꯨꯉꯥꯏꯅ ꯑꯦꯟꯖꯣꯏ ꯇꯧꯈꯤ ꯑꯗꯨꯒ ꯑꯩꯒꯤ ꯃꯔꯨꯞꯁꯤꯡꯒ ꯂꯣꯏꯅꯅ ꯄꯨꯟꯅ ꯑꯦꯟꯖꯣꯏ ꯇꯧ ꯐꯟ ꯅꯨꯉꯥꯏꯅꯕꯒꯤꯗꯃꯛꯇꯁꯨ ꯏꯔꯣꯏꯕ ꯀꯝꯄꯤꯇꯤꯁꯟ ꯀꯌꯥ ꯑꯃ ꯌꯥꯎꯖꯔꯨꯔꯦ ꯍꯤꯗꯥꯟꯅꯕꯒꯤ ꯂꯃꯖꯦꯜ ꯀꯌꯥꯁꯨ ꯇꯧꯖꯔꯨꯔꯦ ꯁꯨꯝ ꯁꯨꯝꯅꯇꯈꯛꯀꯤ ꯅꯨꯉꯥꯏꯅꯕꯒꯤꯗꯃꯛꯇ ꯃꯗꯨꯁꯨ ꯑꯩꯍꯥꯛꯅ ꯌꯥꯝꯅ ꯅꯨꯉꯥꯏꯅ ꯑꯩꯈꯣꯏ ꯏꯃꯥꯟꯅꯕꯁꯤꯡꯒ ꯄꯨꯟꯅ ꯑꯦꯟꯖꯣꯏ ꯇꯧꯃꯤꯟꯅꯈꯤ ꯌꯥꯝꯅ ꯅꯨꯉꯥꯏꯈꯤ